ꯍꯂꯣ ꯎꯝ ꯍꯣꯏ ꯃꯥꯅꯤ

ꯁꯥꯏꯖ ꯐꯪꯒꯅꯤ ꯁꯥꯏꯖ ꯑꯗꯨꯝ ꯏꯁꯃꯣꯜ ꯑꯗꯒꯤ ꯃꯦꯗꯤꯌꯝ ꯑꯦꯛꯁ ꯑꯦꯜ ꯑꯗꯨꯝ ꯂꯣꯏ ꯄꯨꯟꯅ ꯐꯪꯒꯅꯤ ꯎꯝ ꯂꯩꯕꯅꯤ ꯇꯣꯞꯁꯇ ꯈꯨꯗꯥꯡ ꯌꯥꯎꯗꯕ ꯌꯥꯎꯕ ꯐꯪꯒꯅꯤ ꯑꯗꯒꯤ ꯀꯨꯔꯇꯤꯗꯗꯤ ꯑꯌꯥꯝꯕꯅ ꯈꯨꯗꯥꯡ ꯌꯥꯎꯔꯛꯀꯅꯤꯕꯀꯣ ꯎꯝ ꯀꯨꯔꯇꯤꯗꯁꯨ ꯃꯈꯜ ꯊꯣꯛꯑꯦ ꯀꯨꯔꯇꯤ ꯈꯛꯇꯪ ꯂꯥꯛꯄ ꯑꯗꯩ ꯀꯨꯔꯇꯤꯒꯤ ꯑꯣꯏꯔꯛꯄ ꯑꯗꯒꯤ ꯄꯨꯟꯅ ꯌꯥꯎꯔꯛꯞ ꯑꯗꯨꯝꯕ ꯂꯩꯕ ꯁꯥꯏꯖ ꯑꯗꯨꯝ ꯐꯪꯒꯅꯤꯀꯣ ꯍꯣꯏ ꯃꯆꯨ ꯑꯗꯨꯝ ꯂꯩꯌꯦ ꯑꯌꯨꯛ ꯅꯨꯡꯗꯥꯡ ꯃꯆꯨ ꯂꯩꯅꯤ ꯑꯗꯨ ꯈꯤꯇꯪ ꯌꯥꯛꯄ ꯄꯥꯝꯃꯒꯁꯨ ꯑꯗꯨꯝ ꯐꯪꯒꯅꯤ ꯑꯗꯨꯒꯤꯗꯤ ꯑꯗꯣ ꯎꯝ ꯑꯗꯣ ꯑꯏꯪꯕꯁꯦ ꯑꯅꯧꯕ ꯂꯥꯛꯀꯗꯕꯁꯨ ꯂꯩꯔꯤꯌꯦ ꯎꯝ ꯗꯦꯠ ꯊꯔꯇꯤ ꯐꯥꯎꯗꯤ ꯑꯅꯧꯕ ꯈꯔꯁꯨ ꯂꯥꯛꯀꯅꯦꯕꯀꯣ ꯑꯗꯣ ꯍꯧꯖꯤꯛ ꯍꯧꯖꯤꯛꯀꯤ ꯑꯣꯏꯅꯁꯨ ꯑꯗꯨꯝ ꯂꯧꯒꯦ ꯍꯥꯏ ꯇꯥꯔꯒꯁꯨ ꯐꯤ ꯑꯗꯨꯝ ꯂꯩꯌꯦ ꯐꯖꯅ ꯑꯗꯨꯝ ꯂꯥꯛꯑꯣ ꯂꯧꯕ ꯎꯝ ꯎꯝ ꯑꯣ ꯑꯩꯈꯣꯏꯅ ꯀꯩꯝ ꯂꯩꯇꯦꯕꯀꯣ ꯃꯣꯏꯒꯤ ꯉꯥꯛꯇꯅꯦꯕ ꯑꯩꯈꯣꯏꯗꯤ ꯃꯣꯏꯅ ꯀꯦꯠꯂꯣꯛꯇ ꯄꯤꯔꯛꯄ ꯑꯗꯒꯤ ꯑ ꯀꯨꯔꯇꯤꯒꯨꯝꯕꯅ ꯀꯦꯠꯂꯣꯛꯇ ꯂꯥꯛꯑꯦꯕꯀꯣ ꯍꯧꯖꯤꯛꯇꯤ ꯑꯗꯨꯝꯕ ꯂꯥꯛꯀꯅꯤ ꯑꯗꯒꯤ ꯇꯣꯞꯁꯀꯨꯝꯕ ꯑꯗꯒꯤ ꯏꯁꯀꯔꯠ ꯑꯗꯒꯤ ꯁꯦꯇꯤꯟ ꯏꯁꯀꯔꯠ ꯑꯗꯨꯝꯕ ꯍꯧꯖꯤꯛ ꯇ꯭ꯔꯦꯟꯗꯤꯡ ꯑꯣꯏꯔꯤꯕ ꯁꯤ ꯁꯨꯝꯕꯁꯤꯗꯤ ꯑꯗꯨꯝ ꯃꯣꯏꯅ ꯏꯁꯇꯣꯔꯗ ꯀꯩꯗ ꯑꯩꯈꯣꯏꯅ ꯑꯣꯔꯗꯔ ꯇꯧꯔꯒ ꯄꯨꯟꯅ ꯄꯨꯟꯅ ꯊꯥꯔꯛꯑꯒ ꯑꯗꯨꯝ ꯂꯧꯕꯅꯦꯕ ꯑꯗꯨ ꯁꯨꯃꯥꯏ ꯇꯧꯋꯦ ꯑꯗꯣ ꯀꯨꯔꯇꯤꯒꯨꯝꯕ ꯑꯗꯨꯝ ꯗꯤꯖꯥꯏꯟꯁꯦ ꯑꯗꯨꯝ ꯃꯌꯥꯝꯗꯩ ꯑꯗꯨꯝ ꯈꯔ ꯇꯣꯉꯥꯟꯕꯅꯦ ꯑꯩꯈꯣꯏꯒꯤꯗꯨꯅ ꯐꯤꯁꯨ ꯑꯗꯨꯝ ꯑꯐꯕꯅꯦꯕ ꯎꯝ ꯍꯣꯏ ꯍꯣꯏ ꯑꯗꯨ ꯄꯣꯠ ꯂꯧꯈꯤꯕ ꯃꯤꯁꯤꯡꯅꯁꯨ ꯑꯗꯨꯝ ꯍꯥꯏꯗꯤ ꯉꯁꯤꯐꯥꯎꯗ ꯑꯗꯨꯝ ꯀꯔꯤꯝꯇ ꯂꯥꯛꯇꯦꯕ ꯑꯇꯣꯞꯄ ꯍꯥꯏꯗꯤ ꯑꯗꯨ ꯇꯧꯋꯦ ꯑꯗꯥ ꯇꯧꯋꯦ ꯍꯥꯏꯕꯒꯤ ꯀꯩꯝ ꯂꯩꯇꯦꯕꯀꯣ ꯍꯥꯏꯗꯤ ꯅꯨꯡꯉꯥꯏ ꯍꯥꯏꯕꯗꯣ ꯑꯗꯨ ꯂꯣꯏ ꯍꯥꯏꯌꯦꯕ ꯑꯇꯩꯗ ꯐꯪꯕꯗꯨꯒ ꯈꯏꯇꯪ ꯈꯦꯅꯒꯅꯤ

ꯂꯩꯅꯤ ꯂꯩꯅꯤ ꯑꯗꯨꯒꯤ ꯑꯩꯈꯣꯏ ꯑꯗꯨꯝ ꯄꯨꯜꯂꯦꯕ ꯂꯩꯅꯤ ꯐꯅꯦꯛ ꯁꯨꯠꯀꯨꯝꯕ ꯑꯗꯒꯤ ꯋꯥꯟ ꯄ꯭ꯂꯥꯏꯁꯨ ꯐꯪꯒꯅꯤ ꯍꯧꯖꯤꯛꯇꯤ ꯁꯃꯔ ꯑꯣꯏꯕꯅꯤꯅ ꯂꯪꯖꯝꯒꯨꯝꯕ ꯑꯌꯥꯝꯕ ꯈꯤꯇꯪ ꯐꯕ ꯂꯥꯛꯑꯦꯕꯀꯣ ꯑꯗꯒꯤ ꯂꯦꯅꯤꯟ ꯁꯨꯠ ꯂꯩ ꯑꯗꯩ ꯃꯨꯀꯥ ꯁꯨꯠꯀꯨꯝꯕꯁꯨ ꯑꯗꯨꯝ ꯐꯪꯒꯅꯤ ꯔꯥꯅꯤ ꯀꯩꯅꯥꯁꯤꯡ ꯏꯟꯕ ꯌꯥꯕ ꯑꯗꯨꯝ ꯐꯪꯒꯅꯤ ꯄꯨꯟꯅ ꯂꯩꯔꯒꯗꯤ ꯑꯗꯨꯝ ꯇꯥꯒꯅꯤꯀꯣ ꯈꯔ ꯌꯦꯡꯒꯅꯤ ꯑꯗꯨ ꯇꯣꯞꯁꯨ ꯂꯩ ꯑꯣ ꯇꯧꯈꯤꯕꯁꯨ ꯀꯨꯏꯗ꯭ꯔꯤꯌꯦ ꯑꯗꯣ ꯑꯃꯨꯛꯁꯨ ꯂꯥꯛꯈꯤꯅꯤ ꯑꯩꯈꯣꯏꯁꯦ ꯄꯤꯔꯛꯈꯤꯅꯦꯕꯀꯣ ꯑꯗꯣ ꯑꯗꯨꯝ ꯑꯗꯨ ꯀꯩꯅꯥꯒꯤ ꯑꯣꯏꯅ ꯇꯣꯞꯁꯅꯦ ꯑꯗꯒꯤ ꯐꯤꯅꯦ ꯐꯅꯦꯛꯅꯦ ꯄꯨꯟꯅ ꯑꯗꯨꯝ ꯑꯩꯈꯣꯏꯅ ꯁꯦꯠ ꯑꯣꯏꯅ ꯊꯥꯗꯣꯛꯄꯁꯨ ꯂꯩꯌꯦ ꯑꯗꯨꯃ ꯁꯦꯠ ꯂꯧꯗꯕꯤꯗ ꯐꯅꯦꯛꯇꯪ ꯐꯤꯗꯪ ꯇꯣꯞꯁꯇꯨꯃ ꯂꯧꯒꯦ ꯍꯥꯏꯕ ꯑꯗꯨꯝ ꯌꯥꯏ ꯑꯗꯨ ꯑꯄꯥꯝ ꯑꯄꯥꯝꯕ ꯑꯗꯨꯝ ꯈꯟꯕ ꯌꯥꯒꯅꯤ ꯑꯗꯨꯝ ꯏꯁꯥꯒꯤ ꯑꯄꯥꯝꯕ ꯑꯗꯨꯅ ꯌꯨꯝꯗ ꯏꯁꯥꯒꯤ ꯐꯤ ꯍꯥꯏ ꯇꯥꯔꯦꯀꯣ ꯑꯗꯨꯝ ꯔꯥꯅꯤꯒꯨꯝꯕ ꯐꯅꯦꯛꯀꯨꯝꯕ ꯂꯩꯔ ꯇꯣꯞꯁꯀꯨꯝꯕ ꯂꯩꯇꯕ ꯑꯗꯨꯝ ꯑꯗꯨꯝ ꯏꯁꯥꯒꯤ ꯀꯁꯇꯃꯥꯏꯁ ꯇꯧꯕ ꯌꯥꯅꯦꯕꯀꯣ ꯍꯥꯏꯗꯤ ꯗꯤꯖꯥꯎꯟꯗꯣ ꯁꯨꯃꯥꯏ ꯑꯣꯏꯕꯤꯌꯣ ꯁꯤ ꯇꯧꯕꯤꯌꯣ ꯍꯥꯏꯕꯗꯨ ꯑꯗꯨꯝ ꯑꯗꯨ ꯌꯥꯅꯤ ꯁꯨꯕꯒꯤꯁꯨ ꯑꯗꯨꯝ ꯌꯥꯏ ꯑꯗꯣ ꯈꯤꯇꯪ ꯑꯦꯗꯚꯥꯟꯁ ꯑꯣꯏꯅ ꯄꯤꯕꯤꯌꯣꯕꯀꯣ ꯍꯥꯏꯗꯤ ꯑꯩꯈꯣꯏꯗ ꯑꯣꯔꯗꯔ ꯇꯧꯕꯗꯣ ꯁꯨꯝ ꯋꯥꯠꯂꯤꯉꯥꯏꯗ ꯑꯦꯗꯚꯥꯟꯁ ꯑꯣꯏꯅ ꯇꯧꯕꯤꯌꯣꯕ ꯍꯥꯏꯗꯤ ꯍꯧꯖꯤꯛꯇꯣ ꯑ ꯐꯤꯁꯦ ꯃꯊꯪ ꯃꯊꯪꯁꯦ ꯁꯨꯝ ꯂꯣꯏꯁꯟꯕꯅꯤꯅꯀꯣ ꯈꯤꯇꯪ ꯋꯥꯠꯂꯤꯉꯩꯗ ꯇꯧꯔꯒꯗꯤ ꯑꯗꯨꯝ ꯂꯣꯏꯃꯛ ꯅꯪꯒꯅꯤꯗꯅ ꯑꯗꯨ ꯈꯨꯗꯛꯇ ꯂꯥꯛꯄꯗꯨꯗꯤ ꯈꯤꯇꯪ ꯅꯨꯡꯉꯥꯏꯇꯦꯕ ꯑꯩꯈꯣꯏꯗ ꯍꯣꯏ ꯑꯗꯨꯝꯕꯗꯣ ꯑ ꯑꯗꯨ ꯂꯩꯌꯦꯕ ꯑꯗꯣ ꯑꯗꯨ ꯐꯤꯁꯦ ꯍꯧꯖꯤꯛꯇꯤ ꯑꯗꯨꯝ ꯀꯩꯅꯣꯗ ꯂꯥꯛꯄ ꯐꯔꯛ ꯇꯥꯏ ꯍꯥꯏꯔꯒꯁꯨ ꯋꯥꯆꯞꯇ ꯑꯗꯨꯝ ꯊꯥꯔꯛꯄ ꯌꯥꯅꯤꯕꯀꯣ ꯊꯥꯔꯛꯄ ꯌꯥꯒꯅꯤꯌꯦ ꯍꯥꯏꯗꯤ ꯁꯣꯝꯅ ꯄꯥꯝꯃꯤꯕ ꯍꯦꯚꯤ ꯑꯣꯏꯕ ꯁꯤꯝꯄꯜ ꯑꯣꯏꯕ ꯑꯗꯨꯝ ꯑꯗꯨ ꯑꯗꯨꯝ ꯍꯥꯏꯕꯤꯔꯛꯑꯣ ꯑꯗꯨ ꯑꯩꯈꯣꯏꯅ ꯊꯥꯔꯛꯑꯒꯅꯦ ꯈꯜꯂꯛꯑꯒ ꯗꯤꯂꯤꯚꯔꯤ ꯇꯧꯍꯟꯕꯒꯤ ꯑꯌꯥꯕꯁꯨ ꯂꯩꯌꯦꯕ ꯎꯝ ꯍꯣꯏ ꯌꯥꯅꯤ ꯗꯤꯂꯤꯕꯔꯤꯁꯨ ꯗꯤꯂꯤꯚꯔꯤ ꯆꯥꯔꯖꯁꯦ ꯏꯝꯐꯥꯜ ꯑꯦꯔꯤꯌꯥꯒꯤ ꯑꯣꯏꯅꯗꯤ ꯐ꯭ꯔꯤꯅꯦꯀꯣ ꯑꯗꯨꯒ ꯏꯝꯐꯥꯜꯗꯒꯤ ꯈꯤꯇꯪ ꯂꯥꯞꯊꯣꯛꯈꯤꯕ ꯑꯣꯏꯔꯒꯗꯤ ꯐꯣꯔꯇꯤ ꯐꯣꯔꯇꯤꯗꯤ ꯍꯥꯞꯄꯦꯕꯀꯣ ꯑꯗꯣ ꯑꯗꯨꯝ ꯗꯤꯂꯤꯚꯔꯤ ꯂꯥꯛꯄ ꯃꯤꯗ ꯄꯤꯒꯦꯁꯨ ꯌꯥꯏꯌꯦ ꯑꯗꯨꯒ ꯑꯩꯈꯣꯏꯗ ꯑꯗꯨꯝ ꯖꯤꯄꯦ ꯇꯧꯔꯛꯄ ꯑꯗꯨꯝ ꯇꯧꯔꯛꯑꯁꯨ ꯌꯥꯅꯤ ꯎꯝ ꯏꯝꯐꯥꯜ ꯑꯦꯔꯤꯌꯥꯗꯩ ꯑꯣꯏꯗꯣꯏ ꯅꯠꯇ꯭ꯔꯣ ꯁꯣꯝꯒꯤ ꯂꯩꯐꯝꯁꯦ ꯏꯝꯐꯥꯜ ꯑꯦꯔꯤꯌꯥꯗ ꯑꯣꯏꯗꯕ꯭ꯔꯥꯕ ꯑꯣ ꯑꯗꯨ ꯑꯣꯏꯔꯒꯗꯤ ꯗꯤꯂꯤꯚꯔꯤ ꯆꯥꯔꯖꯁꯦ ꯐ꯭ꯔꯤ ꯑꯣꯏꯗꯣꯏꯅꯤ ꯑꯣ ꯁꯣꯝꯒꯤ ꯑꯞꯥꯝꯕ ꯃꯆꯨꯗꯣ ꯑꯗꯨꯝ ꯍꯥꯏꯕꯤꯔꯛꯑꯣ ꯑꯩ ꯈꯟꯗꯣꯛꯑꯒ ꯊꯥꯖꯔꯛꯀꯦ ꯑꯗꯨ ꯍꯥꯏꯗꯤ ꯅꯪꯒꯤ ꯑꯄꯥꯝꯕ ꯃꯆꯨꯗꯨ ꯑꯩ ꯊꯥꯔꯛꯀꯦꯕꯀꯣ ꯑꯗꯨꯒ ꯑꯗꯨꯝ ꯑꯩꯈꯣꯏꯅ ꯐꯖꯕ ꯈꯔꯁꯨ ꯑꯗꯨꯝ ꯊꯥꯔꯛꯀꯦ ꯅꯪꯒꯤ ꯑꯄꯥꯝꯕꯗꯨ ꯑꯗꯨꯝ ꯈꯟꯒꯦꯔꯥ ꯀꯃꯥꯏ ꯇꯧꯗꯣꯏꯅꯣ

ꯂꯩꯒꯅꯤꯌꯦ ꯁꯦꯠ ꯁꯦꯠ ꯑꯗꯨꯝꯕꯁꯨ ꯂꯥꯛꯑꯦ ꯑꯗꯨꯝ ꯌꯦꯡꯉꯣ ꯑꯗꯨꯝꯕꯗꯨꯅꯤꯅ ꯑꯃꯨꯛꯀ ꯋꯥꯏꯠꯇ ꯃꯆꯨ ꯂꯥꯡꯕ ꯑꯣꯏꯅ ꯑꯅꯝꯕ ꯂꯥꯛꯑꯦꯕꯀꯣ ꯋꯥꯏꯠ ꯑ ꯋꯥꯏꯠ ꯑꯣꯐ ꯋꯥꯏꯠꯇ ꯑꯗꯨꯝ ꯑꯇꯣꯞꯄ ꯃꯆꯨ ꯃꯆꯨꯅ ꯑꯗꯨꯝ ꯂꯥꯡꯕ ꯍꯥꯏꯗ꯭ꯔ ꯄ꯭ꯔꯤꯟ ꯇꯧꯕꯗꯣ ꯑꯗꯨꯃꯥꯏꯅ ꯁꯨꯝ ꯑꯣꯏꯕ ꯂꯥꯛꯑꯦ ꯑꯗꯨ ꯑꯗꯨ ꯑꯅꯧꯕ ꯑꯣꯏꯅ ꯑꯃꯨꯛ ꯆꯠꯅꯔꯛꯑꯦꯕ

ꯐꯪꯒꯅꯤ ꯐꯪꯒꯅꯤ ꯑꯗꯨꯝ ꯍꯧꯖꯤꯛ ꯄ꯭ꯔꯥꯏꯁꯄꯨꯗꯤ ꯈꯤꯇꯪ ꯇꯥꯡꯒꯅꯦꯕꯀꯣ ꯑꯗꯨꯏ ꯑꯗꯨꯒ ꯆꯥꯅꯕ ꯑꯗꯨꯝ ꯁꯤꯖꯤꯟꯅꯕ ꯑꯩꯈꯣꯏꯒꯤ ꯀꯩꯅꯣ ꯃꯨꯀꯥꯗ ꯈꯤꯇꯪ ꯆꯝꯕ ꯈꯤꯇꯪ ꯃꯃꯜ ꯇꯥꯕ ꯂꯩꯌꯦꯕꯀꯣ ꯑꯗꯨꯝꯕꯒ ꯑꯗꯨꯝ ꯄꯥꯒꯦ ꯍꯥꯏꯔꯒꯁꯨ ꯌꯥꯅꯤ ꯎꯝ

ꯐꯪꯒꯅꯤ ꯑꯉꯥꯡꯒꯤ ꯅꯨꯄꯤ ꯑꯌꯥꯝꯕꯅ ꯅꯨꯄꯤꯃꯆꯥꯒꯤ ꯑꯣꯏꯅꯦꯕꯀꯣ ꯑꯗꯨꯝ ꯐ꯭ꯔꯣꯛꯀꯨꯝꯕ ꯑꯗꯒꯤ ꯁꯂꯋꯥꯔ ꯃꯆꯥ ꯑꯗꯒꯤ ꯀꯨꯔꯇꯤꯒꯤ ꯇꯥꯏꯞ ꯇꯧꯕꯀꯣ ꯑꯗꯨꯝ ꯖꯤꯟꯁꯀꯨꯝꯕ ꯑꯗꯨꯝ ꯄꯥꯔꯁꯨ ꯌꯥꯕ ꯑꯗꯨꯝꯕꯁꯨ ꯑꯗꯨꯝ ꯐꯪꯏ ꯑꯗꯨ ꯅꯠꯇꯕꯗ ꯐ꯭ꯔꯣꯛ ꯑꯩꯈꯣꯏ ꯏꯆꯝ ꯆꯝꯕ ꯀꯇꯟꯒꯤ ꯂꯩꯗꯅꯀꯣ ꯍꯧꯖꯤꯛ ꯁꯝꯔꯅꯤꯅ ꯑꯗꯨꯝꯕꯁꯨ ꯑꯗꯨꯝ ꯂꯩꯒꯅꯤ ꯂꯣꯏꯅꯃꯛ ꯐꯪꯒꯅꯤ ꯑꯩꯈꯣꯏ ꯁꯤꯗ ꯑꯣ ꯎꯝ ꯍꯣꯏ

ꯎꯝ ꯑꯥ ꯑꯣ ꯎꯝ ꯎꯝ ꯎꯝ ꯃꯥꯅꯦ ꯃꯥꯅꯦ ꯑꯗꯣ ꯑꯩꯈꯣꯏꯒꯤꯗꯗꯤ ꯑꯗꯨꯝꯕꯗꯤ ꯑꯣꯏꯔꯣꯏꯀꯣ ꯑꯩꯈꯣꯏꯒꯤ ꯑꯣꯏꯅꯗꯤ ꯍꯥꯏꯗꯤ ꯐꯤꯁꯦ ꯑꯩꯈꯣꯏꯅ ꯃꯤꯉꯣꯟꯗ ꯋꯥꯏꯍꯜꯂꯨꯔꯕ ꯃꯇꯨꯡ ꯍꯥꯏꯗꯤ ꯄ꯭ꯔꯥꯏꯁꯇꯤ ꯑꯗꯨꯝ ꯈꯦꯅꯔꯛꯀꯅꯦꯕꯀꯣ ꯑꯍꯥꯟꯕ ꯋꯥꯏꯕ ꯑꯗꯒꯤ ꯑꯍꯥꯟꯕ ꯑꯅꯤꯔꯛ ꯑꯍꯨꯝꯂꯛ ꯋꯥꯏꯕꯁꯤꯗ ꯑꯃꯨꯛ ꯈꯤꯇꯪ ꯌꯥꯝ ꯁꯤꯖꯤꯟꯅꯔꯕ ꯄꯣꯠꯇꯨꯗꯤ ꯑꯃꯨꯛ ꯃꯃꯜꯁꯤ ꯈꯦꯅꯔꯛꯀꯅꯦꯕ ꯑꯗꯨꯃꯥꯏꯅ ꯇꯧꯅꯤ ꯑꯗꯨꯒ ꯐꯤꯁꯤ ꯑꯩꯈꯣꯏ ꯐꯖꯅ ꯑꯗꯨꯝ ꯃꯤꯅ ꯍꯥꯏꯗꯤ ꯋꯥꯏꯔꯨꯔꯕ ꯃꯇꯨꯡꯗ ꯑꯩꯈꯣꯏ ꯐꯖꯅ ꯑꯗꯨꯝ ꯆꯦꯛ ꯇꯧꯒꯅꯤ ꯑꯩꯈꯣꯏꯒꯤ ꯑꯣꯏꯅꯗꯤ ꯑꯗꯨꯒ ꯃꯤꯉꯣꯟꯗ ꯄꯤ ꯃꯇꯝꯗꯁꯨꯀꯣ ꯑꯗꯩ ꯏꯁꯥ ꯂꯥꯛꯇ꯭ꯔꯒꯁꯨ ꯑꯗꯨꯝ ꯑꯩꯈꯣꯏꯅ ꯐꯖꯅ ꯃꯤꯗꯨꯒꯤ ꯄꯦꯟꯅꯕ ꯑꯗꯨꯝ ꯍꯣꯠꯅꯒꯅꯤ ꯑꯩꯈꯣꯏꯒꯤ ꯑꯣꯏꯅ ꯑꯗꯨꯝꯕ ꯀꯁꯇꯃꯔꯅ ꯅꯨꯡꯉꯥꯏꯔꯣꯏꯗꯕ ꯄꯣꯠꯇꯨꯗꯤ ꯑꯩꯈꯣꯏꯗꯤ ꯑꯩꯈꯣꯏꯒꯤ ꯑꯣꯏꯅꯗꯤ ꯀꯩꯁꯨ ꯑꯗꯨꯝꯕꯗꯤ ꯇꯧꯔꯣꯏ ꯑ ꯍꯣꯏ ꯑꯩ ꯀꯨꯔꯇꯤꯒꯤꯁꯨ ꯑꯗꯨꯝ ꯐꯅꯦꯛ ꯃꯨꯀꯥꯒꯨꯝꯕꯁꯨ ꯑꯗꯨꯝ ꯌꯥꯎꯒꯗ꯭ꯔ ꯀꯃꯥꯏ ꯇꯧꯕꯅꯣ ꯑꯗꯨꯗꯤ ꯑꯩ ꯀꯨꯔꯇꯤꯒꯤꯁꯤꯡꯗꯨꯅꯦ ꯑꯗꯩ ꯍꯦꯕꯤ ꯑꯣꯏꯕ ꯈꯔ ꯁꯤꯝꯄꯜ ꯑꯣꯏꯕ ꯈꯔ ꯑꯗꯒꯤ ꯀꯨꯔꯇꯤ ꯁꯦꯠ ꯑꯣꯏꯅ ꯂꯥꯛꯄ ꯅꯠꯇꯕ ꯀꯨꯔꯇꯤ ꯈꯇꯪ ꯑꯣꯏꯕ ꯑꯗꯨꯒ ꯑꯗꯨꯝ ꯑꯩ ꯌꯥꯅꯔꯒ ꯑꯗꯨꯝ ꯊꯥꯔꯛꯑꯒꯦ ꯑꯗꯨ ꯑꯣꯏ ꯇꯥꯔꯒꯗꯤ ꯑꯗꯨꯒ ꯃꯨꯀꯥ ꯁꯨꯠꯇ ꯃꯌꯦꯛ ꯅꯥꯏꯕꯗꯤ ꯌꯥꯎꯒꯗ꯭ꯔꯣ ꯀꯃꯥꯏ ꯎꯝ ꯍꯣꯏ ꯐꯔꯦ ꯐꯔꯦ ꯑꯗꯨꯗꯤ ꯑꯗꯨ ꯑꯗꯨꯃꯥꯏꯅ ꯑꯩ ꯐꯣꯇꯣꯗꯣ ꯊꯥꯔꯛꯑꯒꯦ ꯑꯗꯣ ꯐꯣꯇꯣꯗꯒꯤ ꯑꯄꯥꯝꯕꯗꯨꯃ ꯈꯟꯕꯤꯔꯒ ꯑꯣꯔꯗꯔ ꯇꯧꯕꯤꯔꯛꯑꯣ ꯑꯗꯨꯝ ꯑꯩ ꯗꯤꯂꯤꯕꯔꯤ ꯇꯧꯍꯟꯖꯔꯛꯑꯒꯦ ꯍꯣꯏ ꯍꯣꯏ ꯌꯥꯝ ꯅꯨꯡꯉꯥꯏꯔꯦ ꯌꯥꯝ ꯅꯨꯡꯉꯥꯏꯔꯦ